ꯑꯩꯅ ꯀꯥꯎꯔꯣꯏꯗꯕ ꯅꯨꯃꯤꯠ ꯃꯉꯥ ꯂꯩ ꯃꯗꯨꯗꯤ ꯑꯩꯕꯨ ꯄꯣꯛꯄꯤꯕ ꯏꯃꯥ ꯇꯥꯔꯤꯛ ꯑꯅꯤ ꯖꯨꯂꯥꯏꯒꯤ ꯅꯥꯏꯟꯇꯤꯟ ꯁꯕꯦꯟꯇꯤ ꯁꯤꯛꯁꯇ ꯄꯣꯛꯈꯤ ꯑꯗꯨꯒ ꯑꯩꯒꯤ ꯏꯄꯥ ꯄꯣꯛꯄ ꯅꯨꯃꯤꯠꯅ ꯇꯥꯡ ꯑꯃ ꯁꯦꯞꯇꯦꯝꯕꯔꯒꯤ ꯒꯤ ꯅꯥꯏꯟꯇꯤꯟ ꯁꯕꯦꯟꯇꯤ ꯐꯥꯏꯕꯇ ꯄꯣꯛꯈꯤ ꯍꯥꯏ ꯃꯗꯨꯒ ꯑꯩ ꯏꯁꯥꯃꯛꯀꯤꯅ ꯇꯥꯡ ꯑꯍꯨꯝ ꯑꯦꯄ꯭ꯔꯤꯜꯒꯤ ꯅꯥꯏꯟꯇꯤꯟ ꯅꯥꯏꯟꯇꯤ ꯅꯥꯏꯟꯗ ꯄꯣꯛꯈꯤ ꯑꯗꯨꯒ ꯑꯩꯒꯤ ꯑꯃꯠꯇ ꯉꯥꯏꯔꯕ ꯆꯦꯆꯦ ꯃꯥꯒꯤ ꯂꯨꯍꯣꯡꯕ ꯅꯨꯃꯤꯠꯇꯨ ꯇꯥꯡ ꯇꯔꯦꯠ ꯗꯤꯁꯦꯝꯕꯔꯒꯤ ꯇꯨ ꯊꯥꯎꯖꯟ ꯁꯤꯛꯁꯇ ꯂꯨꯍꯣꯡꯈꯤ ꯑꯩꯈꯣꯏ ꯆꯤꯆꯦ ꯂꯨꯍꯣꯡꯕ ꯅꯨꯃꯤꯠꯇ ꯑꯩ ꯑꯗꯨꯛꯀꯤ ꯃꯇꯤꯛ ꯅꯨꯡꯉꯥꯏꯇꯦ ꯃꯔꯝꯗꯤ ꯑꯩꯒꯤ ꯑꯃꯠꯇ ꯉꯥꯏꯔꯕ ꯆꯦꯆꯦ ꯑꯣꯏꯕꯅ ꯃꯗꯨꯒ ꯑꯩꯅ ꯈ꯭ꯋꯥꯏꯗꯒꯤ ꯅꯨꯡꯉꯥꯏꯖꯈꯤꯕ ꯅꯨꯃꯤꯠ ꯍꯥꯏꯔꯒꯗꯤ ꯑꯩꯒꯤ ꯏꯄ꯭ꯋꯥ ꯅꯨꯄꯥ ꯄꯣꯛꯂꯛꯄ ꯅꯨꯃꯤꯠ ꯉꯁꯤꯁꯨ ꯀꯥꯎꯗꯔꯤ ꯅꯨꯃꯤꯠꯇꯣ ꯖꯨꯂꯥꯏ ꯇ꯭ꯋꯦꯟꯇꯤ ꯐꯣꯔ ꯇꯥꯡ ꯇꯨ ꯊꯥꯎꯖꯟ ꯑꯩꯠꯇ ꯄꯣꯛꯈꯤ ꯃꯗꯨ ꯄꯣꯛꯄ ꯅꯨꯃꯤꯠꯇꯣ ꯑꯩꯒꯤ ꯈ꯭ꯋꯥꯏꯗꯒꯤ ꯅꯨꯡꯉꯥꯏꯕ ꯅꯨꯃꯤꯠ ꯍꯥꯏꯕꯗꯨ ꯑꯣꯏꯈꯤ ꯑꯩ ꯌꯥꯝꯅ ꯍꯔꯥꯎꯖꯈꯤ ꯑꯩꯒꯤ ꯏꯄ꯭ꯋꯥ ꯅꯨꯄꯥ ꯑꯃ ꯐꯪꯉꯦ ꯍꯥꯏꯅ ꯃꯗꯨ ꯅꯨꯃꯤꯠꯇꯨꯗꯤ ꯑꯩ ꯄꯨꯟꯁꯤꯁꯤꯅ ꯂꯩꯔꯤꯕ ꯃꯈꯩꯗꯤ ꯀꯥꯎꯕ ꯉꯝꯂꯔꯣꯏꯗꯕ ꯅꯨꯃꯤꯠꯅꯤ ꯑꯩꯒꯤ ꯏꯄ꯭ꯋꯥꯁꯦ ꯑꯗꯨꯛꯀꯤ ꯃꯇꯤꯛ ꯅꯨꯡꯁꯤ